ꯍꯣꯏ ꯑꯩꯅ ꯑꯩꯒꯤ ꯁꯤꯡꯒꯤꯡ ꯒꯣꯜꯁꯤꯗ ꯑꯩꯅ ꯍꯥꯏꯅꯤꯡꯕꯗꯤ ꯑꯩꯁꯦ ꯑꯩꯒꯤ ꯐ꯭ꯌꯨꯆꯔꯗ ꯏꯁꯩ ꯌꯥꯝꯅ ꯁꯛꯄ ꯐꯥꯎꯕ ꯃꯅꯤꯄꯨꯔꯒꯤ ꯏꯁꯩ ꯁꯛꯄꯤ ꯑꯃ ꯑꯣꯏꯅꯤꯡꯉꯤ ꯑꯗꯨꯒ ꯑꯩꯅ ꯁꯛꯀꯗꯧꯕ ꯁꯛꯄ ꯏꯁꯩ ꯁꯤꯗꯁꯨ ꯑꯩꯅ ꯈꯟꯕꯁꯤꯗ ꯀꯩꯅꯣꯁꯨ ꯌꯥꯝ ꯁꯛꯅꯤꯡꯉꯦ ꯍꯥꯏꯕꯗꯤ ꯐꯣꯛ ꯁꯣꯡ ꯁꯤꯡꯒꯤ ꯑꯁꯤ ꯌꯥꯝ ꯁꯛꯅꯤꯡꯉꯤ ꯑꯗꯨꯅ ꯁꯤ ꯁꯛꯈ꯭ꯔꯗꯤ ꯁꯤ ꯁꯛꯑꯥꯒ ꯑꯗꯨꯒ ꯃꯤ ꯃꯌꯥꯝꯕꯨ ꯑꯩꯅ ꯑꯩꯒꯤ ꯏꯁꯩꯅ ꯃꯤ ꯃꯌꯥꯝꯕꯨ ꯑꯦꯟꯀꯔꯦꯖ ꯏꯁꯄꯦꯁꯤꯌꯦꯜꯂꯤ ꯀꯜꯆꯔꯦꯜ ꯕꯦꯖꯇꯥ ꯃꯌꯥꯝꯁꯦ ꯑꯩꯅ ꯑꯦꯟꯀꯔꯦꯖ ꯇꯧꯅꯤꯡꯉꯦ ꯑꯗꯨꯒ ꯑꯁꯤ ꯁꯛꯄ ꯃꯇꯨꯡꯗ ꯀꯩ ꯍꯥꯏꯁꯤꯔꯥ ꯑꯩ ꯁꯤꯈ꯭ꯔꯕ ꯃꯇꯨꯡꯗꯁꯨ ꯑꯩꯒꯤ ꯑꯩꯒꯤ ꯏꯁꯇꯦꯞꯁ ꯑꯩꯒꯤ ꯏꯁꯩꯒꯤ ꯑꯩꯒꯤ ꯑꯩꯅ ꯄꯥꯝꯕ ꯐꯣꯛ ꯁꯣꯡ ꯄꯥꯝꯕ ꯑꯁꯤꯒꯤ ꯒꯨꯝꯕ ꯑꯩꯒꯤ ꯐ꯭ꯌꯨꯆꯔꯒꯤ ꯖꯦꯅꯦꯔꯦꯁꯟꯁꯤꯡꯅꯁꯨ ꯇꯝꯖꯔꯛꯅꯤꯡꯉꯥꯏꯒꯤꯗꯃꯛꯇ ꯑꯩꯅ ꯐ꯭ꯌꯨꯆꯔꯗ ꯀ꯭ꯔꯤꯌꯦꯠ ꯇꯥꯎꯅꯤꯡꯉꯦ ꯑꯗꯨꯒ ꯑꯩꯒꯤ ꯊ꯭ꯔꯨꯗꯒꯤ ꯃꯌꯥꯝꯅ ꯕꯦꯁ ꯑꯣꯏꯔꯛꯅꯤꯡꯉꯥꯏꯁꯨ ꯑꯩꯅ ꯑꯩꯒꯤ ꯑꯩꯒꯤ ꯕꯦꯁ ꯑꯦꯛꯖꯥꯝꯄꯜ ꯑꯣꯏ ꯑꯣꯏꯒꯅꯤ ꯍꯥꯏꯅ ꯕꯦꯁ ꯇ꯭ꯔꯥꯏꯁꯨ ꯇꯧꯒꯅꯤ ꯑꯗꯨꯒ ꯑꯣꯏꯅꯕꯁꯨ ꯍꯣꯠꯅꯒꯅꯤ ꯑꯣꯏꯁꯨ ꯑꯣꯏꯅꯤ ꯍꯥꯏꯅ ꯊꯥꯖꯩ